ꯏꯁꯂꯥꯝꯒꯤ ꯂꯥꯏꯅꯤꯡꯒꯤ ꯆꯠꯅꯕꯤꯒꯤ ꯃꯇꯥꯡ ꯑꯁꯤ ꯉꯁꯤ ꯅꯣꯡꯃꯗ ꯅꯃꯥꯖ ꯃꯇꯝ ꯃꯉꯥ ꯂꯩ ꯑꯌꯨꯛ ꯉꯟꯇꯥꯗ ꯑꯃ ꯑꯗꯨꯒ ꯅꯨꯡꯊꯤꯟꯋꯥꯏ ꯄꯨꯡ ꯑꯃ ꯁ꯭ꯋꯥꯏꯒꯤꯗ ꯑꯃ ꯑꯗꯨꯒ ꯄꯨꯡ ꯃꯔꯤꯒꯤ ꯁ꯭ꯋꯥꯏꯗ ꯑꯃ ꯄꯨꯡ ꯃꯉꯥꯒꯤ ꯁ꯭ꯋꯥꯏꯗ ꯑꯃ ꯑꯗꯨꯒ ꯄꯨꯡ ꯅꯨꯃꯤꯗꯥꯡꯒꯤ ꯄꯨꯡ ꯇꯔꯦꯠꯀꯤ ꯁ꯭ꯋꯥꯏꯗ ꯑꯃ ꯑꯁꯤꯁꯤꯡ ꯑꯁꯤꯅꯤ ꯑꯗꯨꯒ ꯑꯩꯈꯣꯏꯅ ꯑꯍꯦꯟꯕ ꯑꯍꯦꯟꯕ ꯂꯥꯏ ꯈꯨꯔꯨꯝꯕꯒꯤ ꯃꯋꯣꯡꯁꯨ ꯃꯌꯥꯝ ꯑꯃ ꯂꯩ